ꯇꯦꯔꯦꯁ ꯒꯥꯔꯗꯦꯅꯤꯡ ꯍꯥꯏꯕꯗꯤ ꯑꯩꯈꯣꯏꯅ ꯗꯣꯂꯥꯟ ꯃꯊꯛꯇꯥ ꯑꯩꯈꯣꯏꯅ ꯒꯝꯂꯥ ꯃꯆꯥ ꯃꯆꯥꯗ ꯍꯩ ꯂꯩ ꯄꯥꯟꯕꯤꯅꯆꯤꯡꯕ ꯊꯥꯕꯗꯨꯕꯨꯅꯤ ꯅꯣꯔꯃꯦꯟ ꯒꯥꯔꯗꯦꯅꯤꯡ ꯍꯥꯏꯔꯒꯅ ꯑꯩꯈꯣꯏꯅ ꯁꯨꯃꯥꯡ ꯂꯝꯄꯥꯛꯇ ꯊꯥꯕ ꯍꯩ ꯂꯩ ꯄꯥꯟꯕꯤꯅꯆꯤꯡꯕꯥ ꯑꯗꯨꯕꯨꯅꯤ